ꯍꯜꯂꯣ ꯁꯥꯔ ꯀꯦꯛ ꯑꯣꯗꯔ ꯇꯧꯕ ꯌꯥꯒꯗ꯭ꯔꯥ ꯑꯣ ꯁꯥꯔ ꯑꯩꯒꯤꯁꯦ ꯕꯥꯔꯗꯦꯒꯤꯅꯦ ꯑꯣ ꯍꯣꯏ ꯈꯟꯕꯤꯒꯦꯅꯦ ꯑꯗꯨ ꯀꯔꯤ ꯀꯔꯤ ꯐ꯭ꯂꯦꯕꯔ ꯂꯩꯕ꯭ꯔꯥ

ꯑꯗꯨ ꯒ꯭ꯔꯤꯟ ꯑꯦꯄꯜꯒꯤꯗ ꯇꯧꯕꯤꯌꯣ ꯑꯗꯨ ꯅꯣꯏꯒꯤꯁꯦ ꯔꯦꯠꯁꯦ ꯋꯥꯟ ꯀꯦꯖꯤꯗ ꯀꯌꯥꯔꯥ ꯍꯥꯐꯇ ꯀꯌꯥ ꯑꯣꯏꯒꯗꯕ꯭ꯔꯥ ꯑꯣ ꯑꯗꯨ ꯑꯣꯏꯗꯤ ꯑꯣ ꯑꯩꯒꯤꯁꯦ ꯋꯥꯟ ꯀꯦꯖꯤꯒꯤ ꯑꯗꯨꯝ ꯑꯣꯗꯔ ꯇꯧꯖꯒꯦ ꯑꯗꯨ ꯃꯤꯅꯤꯠ ꯀꯌꯥꯒꯨꯝꯕ ꯆꯪꯒꯗꯕ꯭ꯔꯥ ꯁꯤꯒꯤꯁꯦ ꯑꯣ ꯑꯩꯒꯤꯁꯦ ꯉꯁꯤꯒꯤ ꯄꯥꯝꯃꯦ ꯑꯗꯨꯝ ꯈꯨꯗꯛꯇ ꯑꯗꯨꯝ ꯄꯨꯖꯈꯤꯕ ꯌꯥꯒꯗ꯭ꯔꯥ ꯍꯣꯏ ꯌꯥꯝ ꯅꯨꯡꯉꯥꯏꯖꯔꯦ ꯑꯗꯨ ꯑꯣꯏꯔꯗꯤ ꯍꯣꯏ ꯍꯣꯏ ꯌꯥꯝ ꯅꯨꯡꯉꯥꯏꯖꯔꯦ ꯁꯥꯔ ꯑꯗꯨ ꯑꯣꯏꯔꯗꯤ ꯍꯣꯏ ꯍꯣꯏ